ꯑꯩꯅ ꯀꯣꯝꯕ ꯃꯇꯝ ꯍꯥꯏꯔꯒꯗꯤ ꯃꯇꯝ ꯂꯦꯟꯕ ꯑꯣꯏꯅ ꯐꯣꯟ ꯁꯥꯅꯔꯒ ꯂꯦꯜꯂꯦ ꯐꯣꯟꯁꯤꯁꯨ ꯃꯔꯛ ꯑꯃ ꯏꯟꯇꯔꯅꯦꯠꯀ ꯊꯤꯡꯂꯒꯗꯤ ꯇꯤ ꯕꯤ ꯌꯦꯡꯂꯒꯁꯨ ꯂꯦꯜꯂꯦ ꯏꯁꯩ ꯇꯥꯕꯕꯨ ꯑꯣꯏꯔꯣ ꯑꯃꯕꯨ ꯑꯣꯏꯔꯣ ꯑꯗꯨꯒ ꯑꯌꯥꯝꯕ ꯃꯇꯝꯗꯗꯤ ꯏꯃꯥꯟꯅꯕꯤꯗ ꯐꯣꯟ ꯇꯧꯔꯒ ꯀꯩꯗꯧꯔꯤ ꯈꯣꯠꯂꯤ ꯍꯪꯅꯔꯒ ꯋꯥꯔꯤ ꯁꯥꯅꯔꯒ ꯃꯇꯝ ꯂꯦꯜꯂꯤ